ꯄ꯭ꯔꯥꯏꯝ ꯀꯝꯄꯅꯤꯒꯤ ꯑꯉꯥꯡꯒꯤ ꯂꯥꯏꯔꯤꯛꯁꯤꯡꯁꯦ ꯃꯁꯤ ꯌꯥꯝꯅ ꯐꯩ ꯃꯁꯤꯁꯤꯅ ꯑꯉꯥꯡꯁꯤꯡꯒꯤ ꯄꯤꯛꯆꯔꯒꯤ ꯃꯥꯒꯤ ꯀꯣꯕꯔꯒꯤ ꯄꯤꯛꯆꯔꯁꯤꯅ ꯑꯉꯥꯡꯁꯤꯡꯁꯤꯗꯁꯨ ꯍꯦꯟꯅ ꯄꯥꯝꯕ ꯑꯣꯏꯍꯜꯂꯦ ꯑꯗꯨꯒ ꯃꯅꯨꯡꯗ ꯌꯥꯎꯔꯤꯕ ꯂꯥꯏꯔꯤꯛꯁꯤꯁꯨ ꯄ꯭ꯂꯥꯁꯇꯤꯛ ꯀꯣꯇꯦꯠ ꯑꯣꯏꯕꯅ ꯅꯣꯡ ꯆꯤꯡ ꯆꯣꯠꯄ ꯃꯇꯝꯗꯁꯨ ꯃꯁꯤ ꯀꯩꯁꯨ ꯈꯨꯗꯣꯡ ꯊꯤꯅꯤꯉꯥꯏ ꯑꯣꯏꯗ꯭ꯔꯦ ꯍꯥꯏꯅ ꯈꯜꯂꯤ ꯑꯗꯨꯅ ꯃꯁꯤꯒꯤ ꯄ꯭ꯔꯗꯛꯁꯦ ꯌꯥꯝꯅ ꯐꯩ ꯍꯥꯏꯅ ꯈꯜꯂꯤ